ꯚꯥꯔꯠꯀꯤ ꯄꯨꯋꯥꯔꯤ ꯑꯁꯤ ꯁꯥꯎꯠ ꯑꯦꯁꯤꯌꯥꯗ ꯈ꯭ꯋꯥꯏꯗꯒꯤ ꯍꯥꯟꯅ ꯃꯤ ꯂꯩꯈꯤꯕ ꯃꯐꯝꯅꯤ ꯑꯗꯨꯒ ꯉꯁꯤ ꯑꯩꯈꯣꯏꯅ ꯈꯪꯂꯤꯕ ꯂꯩꯕꯥꯛ ꯑꯁꯤ ꯖꯥꯠ ꯃꯥꯟꯅꯗꯕ ꯃꯤꯑꯣꯏ ꯀꯥꯡꯂꯨꯞ ꯀꯌꯥ ꯑꯃꯅ ꯄꯨꯟꯁꯤꯟꯗꯨꯅ ꯒ꯭ꯔꯦꯇꯔ ꯏꯟꯗꯤꯌꯥ ꯍꯥꯏꯅ ꯁꯦꯝꯈꯤ ꯑꯗꯨꯒ ꯈ꯭ꯋꯥꯏꯗꯒꯤ ꯆꯥꯎꯊꯣꯛꯄ ꯊꯧꯗꯣꯛ ꯑꯗꯨ ꯏꯪ ꯂꯤꯁꯤꯡ ꯑꯃꯒ ꯆꯃꯥꯄꯟ ꯌꯥꯡꯈꯩ ꯖꯅꯋꯥꯔꯤꯒꯤ ꯇꯥꯡ ꯀꯨꯟꯇꯔꯨꯛ ꯕꯥꯔꯠ ꯑꯣꯐ ꯔꯤꯄꯥꯕ꯭ꯂꯤꯛ ꯑꯁꯤꯅꯤ ꯑꯗꯨꯒ ꯑꯩꯈꯣꯏꯅ ꯈ꯭ꯋꯥꯏꯗꯒꯤ ꯄꯥꯝꯖꯕ ꯂꯨꯆꯤꯡꯕ ꯈꯔꯒꯤ ꯃꯃꯤꯡ ꯃꯍꯥꯇꯃꯥ ꯒꯥꯟꯙꯤ ꯖꯋꯥꯍꯔꯂꯥꯜ ꯅꯦꯍꯔꯨ ꯁꯥꯔ ꯁꯣꯚꯥꯁ ꯆꯟꯗ꯭ꯔ ꯕꯣꯁ ꯑꯁꯤꯅꯤ